ꯍꯜꯂꯣ ꯀꯅꯥ ꯍꯜꯂꯣ ꯎꯝ ꯃꯥꯅꯦ ꯌꯥꯅꯤ ꯍꯥꯏꯕꯤꯌꯨ ꯀꯔꯤꯅꯣ

ꯚꯤ ꯑꯥꯏ ꯄꯤꯒꯤ ꯁꯦꯠꯁꯤꯗꯅꯦ ꯍꯧꯖꯤꯛꯇ ꯐꯔꯅꯤꯆꯔꯁꯤꯗ ꯍꯣꯜ ꯍꯥꯏꯗꯤ ꯅꯨꯄꯥ ꯅꯨꯄꯤ ꯂꯣꯏꯅ ꯂꯩꯗꯅꯀꯣ ꯑꯗꯨꯒ ꯁꯤꯒꯤ ꯁꯦꯠꯁꯤ ꯁꯥꯔꯛꯄꯗ ꯍꯧꯖꯤꯛꯀꯥꯟꯗꯤ ꯏꯁꯄꯣꯟꯖ ꯅꯞꯄꯤꯒꯥꯁꯨ ꯌꯥꯝ ꯇꯧꯋꯤꯗꯅꯀꯣ ꯑꯗꯨꯒ ꯎꯁꯦ ꯁꯤꯒꯤ ꯀ꯭ꯋꯥꯂꯤꯇꯤꯁꯤ ꯑꯌꯥꯝꯕꯅ ꯇꯤꯛꯇ ꯂꯥꯛꯇꯣꯏꯅꯦꯕ ꯍꯧꯖꯤꯛ ꯐꯔꯅꯤꯆꯔꯁꯤ ꯈ꯭ꯋꯥꯏꯗꯩ ꯃꯃꯟ ꯌꯥꯝꯕ ꯎꯗ ꯇꯧꯔꯗꯤ ꯇꯤꯛꯇ ꯑꯣꯏꯔꯦꯕꯀꯣ ꯍꯧꯖꯤꯛꯁꯦ ꯑꯁꯤꯗ ꯂꯩꯕꯁꯦ ꯄꯨꯂꯞ ꯍꯥꯏꯕꯗꯤ ꯐꯔꯅꯤꯆꯔ ꯑꯥꯏꯇꯦꯝꯁꯤꯗ ꯅꯨꯄꯤꯅ ꯑꯋꯨꯟꯄꯣꯠꯁꯦ ꯄꯨꯕ ꯀꯥꯟꯗ ꯀꯩꯒꯨꯝꯕ ꯀꯥꯟꯗ ꯅꯨꯄꯥꯒꯤ ꯕꯦꯠ ꯌꯥꯎꯔꯒ ꯄꯨꯕꯁꯨ ꯌꯥꯎꯋꯤ ꯌꯥꯎꯗꯅ ꯄꯨꯕꯁꯨ ꯌꯥꯎꯋꯤꯀꯣ ꯑꯗꯨꯅ ꯑꯌꯥꯎꯕꯁꯤꯗ ꯑꯥ ꯑꯌꯥꯎꯕꯁꯤꯗ

ꯑꯣ ꯅꯨꯄꯥꯒꯤꯁꯨ ꯌꯥꯎꯗꯣꯏꯕ ꯑꯗꯣ ꯅꯣꯏ ꯎꯄꯨꯒꯨꯝꯕꯁꯦ ꯃꯃꯥꯏ ꯀꯌꯥꯒꯨꯝꯕ ꯐꯥꯠꯄ ꯑꯣꯏꯗꯣꯏꯅꯣꯕ

ꯄꯨꯂꯞ ꯐꯨꯜ ꯑꯣꯏꯅ ꯎꯕꯗꯣ ꯑꯥ

ꯁꯤꯛꯁ ꯄꯣꯏꯟ ꯐꯥꯏꯚ ꯌꯥꯅꯤ ꯁꯤꯛꯁ ꯄꯣꯏꯟ ꯍꯣꯏ ꯁꯤꯛꯁ ꯄꯣꯏꯟ ꯐꯥꯏꯚꯁꯤ ꯀꯩꯅꯣꯒꯤ ꯑꯣꯏꯗꯣꯏ ꯅꯨꯄꯤꯒꯤ ꯑꯣꯏꯗꯣꯏꯅꯦꯕ ꯅꯨꯄꯥꯒꯤꯅ ꯀꯌꯥꯒꯨꯝꯕ ꯑꯣꯏꯗꯣꯏꯕ ꯅꯨꯄꯥꯒꯤ ꯁꯤꯛꯁ ꯅꯨꯄꯥꯒꯤ ꯁꯤꯛꯁꯇꯨꯗꯤ ꯄꯥꯛꯃꯟꯗ꯭ꯔꯣ ꯑꯥ ꯑꯣꯑꯣ ꯍꯣꯏ ꯐꯔꯦ ꯑꯗꯨꯗꯤ ꯆꯥꯎꯔꯥꯛꯅꯀꯣ ꯑꯦꯃꯥꯎꯟꯁꯤꯀꯣ ꯇꯤꯛ ꯉꯥꯛꯇ ꯂꯣꯏ ꯑꯣꯏꯔꯛꯑꯗꯣꯏꯅꯦꯕ ꯑꯗꯨꯑꯣꯏ ꯇꯥꯔꯗꯤ ꯅꯣꯏꯒꯤꯁꯦ ꯍꯧꯖꯤꯛꯀꯤ ꯕꯦꯠꯅꯦ ꯑꯗꯒꯤ ꯀꯞꯕꯣꯔꯠꯅꯦ ꯁꯤꯃꯈꯩꯁꯤ ꯗ꯭ꯔꯦꯁꯤꯡꯅꯦ ꯑꯗꯒꯤ ꯀꯣꯟꯒꯤ ꯎꯄꯨ ꯑꯃ ꯂꯥꯛꯀꯅꯤꯀꯣ ꯑꯗꯨꯒ ꯁꯥꯏꯠ ꯇꯦꯕꯜꯒꯨꯝꯕ ꯁꯨꯝ ꯌꯥꯎꯕ ꯂꯩꯗꯅꯀꯣ ꯑꯗꯨꯁꯨ ꯌꯥꯎꯗꯣꯏꯔꯕ ꯑꯣ ꯑꯗꯒꯤ ꯐꯤꯌꯥꯡꯀꯣꯛꯀꯨꯝꯕꯁꯨ ꯌꯥꯎꯒꯅꯤꯀꯣ ꯐꯤꯌꯥꯡꯀꯣꯛꯇꯨꯁꯨ ꯍꯧꯖꯤꯛꯇꯤ

ꯍꯧꯖꯤꯛꯀꯤ ꯂꯩ ꯂꯩ ꯍꯧꯖꯤꯛꯀꯤ ꯎꯝ ꯎꯝ ꯑꯗꯨꯗꯤꯀꯣ ꯑꯦꯃꯥꯎꯟꯁꯦ ꯆꯧꯔꯥꯛꯅ ꯑꯗꯨꯝ ꯍꯧꯖꯤꯛꯀꯤ ꯄꯣꯠ ꯃꯈꯩꯁꯦ ꯍꯥꯏꯕꯗ ꯄꯣꯠꯀꯤ ꯗꯤꯖꯥꯏꯟꯁꯤꯗꯤ ꯅꯣꯏ ꯂꯥꯛꯑꯒ ꯌꯦꯡꯕꯤꯌꯣꯕꯀꯣ ꯑꯗꯨꯒ ꯍꯥꯏꯒꯦ ꯑꯗꯨꯒ ꯇꯤꯛ ꯑꯣꯏꯅ ꯑꯣꯜ ꯍꯧꯖꯤꯛꯀꯤ ꯅꯪꯅ ꯍꯥꯏꯔꯤꯕ ꯑꯥꯏꯇꯦꯝꯁ ꯃꯈꯩꯁꯦ ꯑꯁꯤꯒꯤ ꯑꯣꯏꯅꯗꯤꯀꯣ ꯇꯨ ꯄꯣꯏꯟ ꯐꯥꯏꯚ ꯁꯨꯃꯥꯏꯅ ꯂꯩꯒꯅꯤ ꯇꯨ ꯄꯣꯏꯟ ꯐꯥꯏꯚ ꯂꯥꯈꯅꯤꯀꯣ ꯑꯩꯅ ꯍꯥꯏꯁꯦ ꯑꯁꯤꯗꯤ ꯇꯤꯛꯇ ꯉꯥꯛꯇ ꯑꯁꯤꯗ ꯂꯩꯒꯅꯤ ꯑꯗꯨꯒ ꯅꯣꯏꯅ ꯉꯁꯥꯏꯒꯤ ꯕꯦꯠꯀꯨꯝꯕ ꯑꯗꯨ ꯎꯄꯨꯒꯨꯝꯕꯗ ꯍꯥꯏꯕꯗꯤ ꯄ꯭ꯂꯦꯟ ꯑꯣꯏꯅ ꯆꯞ ꯇꯤꯡꯅ ꯁꯦꯝꯕꯁꯨ ꯌꯥꯎꯋꯤꯀꯣ ꯑꯩꯈꯣꯏꯒꯤ ꯅꯣꯏꯒꯤ ꯄꯨꯕꯒꯤ ꯏꯁꯇꯥꯏꯜ ꯌꯥꯎꯗꯕꯤꯗ ꯑꯗꯨ ꯑꯣꯏꯔꯗꯤ ꯑꯩꯅ ꯇꯨ ꯄꯣꯏꯟ ꯐꯥꯏꯚꯁꯤꯗ ꯑꯗꯨꯝ ꯂꯥꯛꯀꯅꯦꯕꯀꯣ ꯑꯗꯨꯒ ꯅꯣꯏ ꯑꯗꯨꯗ ꯍꯥꯏꯗꯤ ꯗꯦꯀꯣꯔꯦꯠ ꯏꯁꯇꯥꯏꯜ ꯇꯧꯕ ꯂꯩꯗꯅꯀꯣ ꯑꯗꯨꯒꯨꯝꯕ ꯑꯣꯏꯕ ꯇꯥꯔꯗꯤ ꯈꯔ ꯍꯦꯜꯂꯛꯀꯅꯤ ꯑꯗꯨꯒ ꯇꯥꯊꯣꯛ ꯇꯥꯊꯣꯛ ꯇꯥꯁꯤꯟ ꯑꯗꯨꯝ ꯇꯧꯅꯁꯦꯕꯀꯣ ꯑꯗꯨꯝ ꯂꯥꯛꯑꯒ ꯌꯦꯡꯕꯤꯔꯨ ꯂꯥꯎꯅꯦ

ꯎꯝ ꯐꯅꯤ ꯐꯅꯤ ꯐꯅꯤ ꯍꯣꯏ ꯑꯗꯨꯗꯤ ꯑꯥ ꯊꯝꯖꯔꯦ ꯊꯝꯖꯔꯦ ꯎꯝ